ꯍꯂꯣ ꯑꯣ ꯑꯥ ꯅꯨꯡꯉꯥꯏꯔꯤꯌꯦ ꯅꯨꯡꯉꯥꯏꯔꯤꯕꯣ ꯅꯨꯡꯉꯥꯏꯔꯤꯕꯣ ꯑꯧ ꯎꯝ ꯍꯣꯏ ꯍꯣꯏ ꯌꯥꯏ ꯌꯥꯏ ꯏꯇꯥꯎ ꯀꯥꯁꯤ ꯀꯥꯁꯤ ꯎꯝ ꯑꯗꯣ ꯍꯣꯏ ꯎꯝ ꯎꯝ ꯍꯣꯏ ꯍꯣꯏ ꯍꯣꯏ ꯍꯣꯏ ꯍꯣꯏ ꯑꯣ ꯑꯥꯗ ꯑꯥ ꯆꯥꯅ ꯆꯥꯅ ꯊꯛꯅꯕꯗꯨꯗꯤ ꯀꯃꯥꯏ ꯇꯧꯕ ꯎꯝ ꯎꯝ ꯍꯣꯏ ꯍꯣꯏ ꯍꯣꯏ ꯌꯥꯏ ꯌꯥꯏ ꯌꯥꯏ ꯄꯨꯁꯦ ꯎꯝ ꯎꯝ ꯐꯔꯛ ꯇꯥꯏꯗꯅ ꯎꯝ ꯎꯝ ꯎꯝ ꯎꯝ ꯍꯣꯏ ꯍꯣꯏ ꯎꯝ ꯌꯥꯏ ꯌꯥꯏ ꯎꯝ ꯍꯣꯏ ꯍꯣꯏ ꯎꯝ ꯎꯝ ꯍꯣꯏ ꯍꯣꯏ ꯕꯥꯔꯨꯅꯤ ꯑ ꯑ ꯑꯣ ꯐꯔꯦ ꯐꯔꯦ ꯌꯥꯝ ꯅꯨꯡꯉꯥꯏꯔꯦ ꯍꯣꯏꯅꯦ ꯍꯣꯏ ꯑꯩꯈꯣꯏ ꯑꯗꯨ ꯏꯃꯥꯟꯅꯕ ꯃꯤ ꯀꯌꯥꯃꯨꯛ ꯁꯨꯗꯣꯏꯅꯣ ꯍꯣꯏ ꯍꯣꯏ ꯑꯣ ꯍꯣꯏꯅꯦ ꯃꯤ ꯑꯗꯨ ꯕꯥꯔꯨꯅꯤ ꯆꯤꯡ ꯅꯨꯡꯗꯥꯡ ꯅꯨꯡꯗꯥꯡ ꯀꯥꯕ ꯇꯥꯔꯦ ꯑꯗꯨꯗꯤ ꯍꯣꯏ ꯍꯣꯏ ꯎꯝ ꯎꯝ ꯍꯣꯏ ꯑꯗꯣ ꯃꯣꯏ ꯕꯥꯔꯨꯅꯤꯁꯦ ꯃꯣꯏ ꯈꯂꯣꯡ ꯈꯂꯣꯡ ꯌꯧꯔꯅꯤ ꯈꯂꯣꯡꯗꯒꯤ ꯃꯣꯏ ꯁꯨꯔꯨꯡ ꯁꯨꯔꯨꯡ ꯆꯪꯕꯀꯥꯏ ꯂꯩꯕꯅꯦ ꯑꯗꯨ ꯑꯗꯨꯝꯕꯗꯣ ꯑꯗꯨꯝꯕꯗꯣ ꯆꯪꯉꯛꯞ ꯌꯥꯏꯅꯦ ꯑꯗꯨꯗꯤ ꯑꯧ ꯍꯣꯏ ꯍꯣꯏ ꯑꯗꯨ ꯑꯗꯨꯅꯤ ꯌꯦꯡꯊꯣꯔꯛꯄ ꯌꯥꯏ ꯎꯝ ꯑ ꯎꯝ ꯍꯣꯏ ꯍꯣꯏ ꯍꯣꯏ ꯍꯣꯏ ꯑꯗꯨꯗꯤ ꯃꯌꯥꯝ ꯃꯌꯥꯝ ꯑꯩꯈꯣꯏ ꯈꯟꯅꯔꯒ ꯍꯣꯏ ꯇꯧꯕꯨꯗꯤ ꯕꯥꯔꯨꯅꯤ ꯀꯥꯒꯗꯝꯅꯤꯅ ꯂꯝꯗꯣ ꯑꯃꯨꯛ ꯁꯥꯡꯕꯅꯤꯅ ꯇꯉꯥꯏꯐꯗ꯭ꯔꯕꯨꯗꯤ ꯃꯌꯥꯝ ꯃꯥꯟꯅꯔꯒ ꯁꯤꯗꯩ ꯒꯥꯔꯤ ꯃꯆꯥꯅ ꯈꯔ ꯃꯇꯦꯛ ꯑꯃ ꯀꯥꯔꯒ ꯑꯗꯒꯤ ꯑꯗꯨꯝ ꯈꯣꯡꯅ ꯈꯣꯡꯅ ꯑꯗꯨꯝ ꯃꯌꯥꯝ ꯀꯥꯒ꯭ꯔꯁꯨ ꯌꯥꯏ ꯌꯥꯕꯨꯗꯤ ꯍꯣꯏ ꯍꯣꯏ ꯍꯣꯏ ꯎꯝ ꯎꯝ ꯎꯝ ꯍꯣꯏ ꯑꯗꯨꯃꯥꯏ ꯇꯧꯕ ꯒꯣꯔꯅꯒꯣꯔ ꯎꯝ ꯎꯝ ꯑꯗꯨ ꯏꯁꯤꯡꯗꯤ ꯏꯁꯤꯡꯗꯤ ꯑꯥꯗꯒꯤ ꯂꯩꯁꯦ ꯍꯥꯟꯅ ꯂꯩꯁꯦꯗꯤ ꯁꯤꯗꯒꯤ ꯄꯨꯔꯛꯄꯗꯣ ꯑꯔꯨꯝꯕꯗꯣ ꯀꯩꯅꯣ ꯇꯧꯕꯤꯅ ꯑꯥꯗꯒꯤ ꯒꯣꯔꯅꯒꯣꯔꯗꯒꯤ ꯏꯁꯤꯡꯗꯣ ꯂꯩꯔ ꯂꯣꯏꯔꯦ ꯌꯣꯟꯕꯅꯤ ꯌꯣꯟꯕꯅꯤ ꯎꯝ ꯎꯝ ꯎꯝ ꯑ ꯍꯣꯏ ꯍꯣꯏ ꯍꯣꯏ ꯍꯣꯏ ꯍꯣꯏ ꯍꯣꯏ ꯍꯣꯏ ꯍꯣꯏ ꯅꯣꯡꯉꯥꯜꯂꯒ ꯀꯥꯔꯅꯤ ꯑꯗꯒꯤ ꯅꯣꯡꯉꯥꯜꯂꯒ ꯀꯨꯝꯗꯔꯛꯑꯅꯤ ꯅꯣꯡꯉꯥꯜꯂ ꯀꯨꯝꯗꯔꯛꯄꯗ ꯌꯨꯝ ꯌꯨꯝ ꯌꯧꯕꯗ ꯄꯨꯡ ꯀꯌꯥ ꯑꯗꯥꯏꯗꯒ ꯑꯗꯥꯏꯗꯒ ꯌꯧꯗꯧ ꯃꯥꯜꯂꯤ ꯎꯝ ꯎꯝ ꯍꯣꯏ ꯑꯣ ꯑꯗ ꯎꯝ ꯎꯝ ꯍꯣꯏ ꯍꯣꯏ ꯍꯣꯏ ꯍꯣꯏ ꯑꯗꯨꯃꯥꯏ ꯇꯧꯁꯤ ꯑꯗꯨꯅ ꯑꯗꯨꯅ ꯈ꯭ꯋꯥꯏ ꯐꯩ ꯎꯝ ꯍꯣꯏ ꯑꯩꯈꯣꯏꯅ ꯑꯩꯈꯣꯏꯅ ꯄꯨꯅꯤꯡꯕ ꯀꯩ ꯀꯩꯅꯣ ꯈꯔ ꯄꯨꯔꯒꯀꯣ ꯎꯝ ꯎꯝ ꯑꯗꯒꯤ ꯃꯣꯏ ꯆꯩꯁꯨ ꯑꯣꯏꯅꯕ ꯃꯤ ꯃꯌꯥꯝ ꯄꯨꯅꯕꯅꯦꯕ ꯎꯝ ꯎꯝ ꯍꯣꯏ ꯌꯥꯏ ꯌꯥꯏ ꯎꯝ ꯎꯝ ꯍꯣꯏ ꯍꯣꯏ ꯍꯣꯏ ꯑꯗꯨꯅꯦ ꯑꯗꯨꯃꯥꯏꯅ ꯑꯗꯨꯃꯥꯏꯅ ꯈꯟꯅꯔꯒ ꯑꯩꯈꯣꯏ ꯄꯨꯜꯂꯞ ꯑꯩꯈꯣꯏ ꯄꯨꯂꯞ ꯆꯠꯅꯕ ꯇꯧꯁꯤ ꯎꯝ ꯑꯗꯨ ꯀꯅꯥ ꯀꯅꯥꯅꯣ ꯑꯗꯨꯝꯕ ꯑꯗꯨꯝ ꯄꯨꯂꯞ ꯑꯗꯨꯝ ꯍꯧꯅꯔꯒꯕꯀꯣ ꯎꯝ ꯄꯨꯡ ꯑꯁꯨꯛꯇ ꯊꯦꯡꯅꯔꯁꯤ ꯍꯥꯏꯔꯒ ꯒꯥꯔꯤ ꯃꯆꯥ ꯑꯃ ꯇꯧꯔꯒ ꯒꯥꯔꯤ ꯃꯆꯥꯗ ꯃꯥꯏ ꯃꯥꯏ ꯑꯔꯩꯕꯗꯣ ꯄꯨꯊꯣꯛꯅꯔꯒ ꯒꯣꯔꯒꯅꯣꯔꯕꯧ ꯒꯣꯔꯅꯒꯣꯔꯕꯧ ꯒꯥꯔꯤ ꯂꯥꯛꯑꯒ ꯑꯗꯒꯤ ꯑꯗꯨꯝ ꯀꯥꯒꯤ ꯌꯥꯏꯗꯅ ꯎꯝ ꯍꯣꯏ ꯍꯣꯏ ꯍꯣꯏ ꯍꯣꯏ ꯎꯝ ꯎꯝ ꯌꯥꯏꯗ ꯑꯩꯁꯨ ꯑꯗꯨꯝ ꯃꯣꯏ ꯃꯦꯒꯤꯒꯨꯝꯕ ꯀꯩꯀꯩ ꯑꯗꯨꯝ ꯍꯧꯔꯒ ꯑꯗꯨꯝ ꯄꯨꯔꯛꯄ ꯌꯥꯏꯌꯦꯕ ꯎꯃ ꯑꯥꯗ ꯏꯪꯉꯁꯨ ꯑꯗꯨꯝ ꯆꯥꯕ ꯌꯥꯕꯗꯣ ꯑꯗꯨꯒ ꯆꯥꯃꯁ ꯑꯃ ꯆꯥꯃꯁ ꯑꯃꯃꯝ ꯄꯥꯏꯔꯒ ꯑꯗꯨꯝ ꯂꯤꯛꯂꯤ ꯃꯆꯥ ꯑꯃꯗ ꯀꯩꯅꯣ ꯇꯧꯕ ꯌꯥꯏꯗꯅ ꯎꯝ ꯑ ꯍꯣꯏ ꯑ ꯍꯣꯏ ꯍꯣꯏ ꯍꯣꯏ ꯎꯝ ꯎꯝ ꯍꯣꯏ ꯍꯣꯏ ꯑꯗꯨꯅꯦ ꯑꯗꯨꯃꯥꯏꯅ ꯑꯗꯨꯃꯥꯏ ꯇꯧꯁꯤ ꯑꯗꯣ ꯑꯗꯨ ꯃꯊꯪ ꯃꯊꯪ ꯃꯥꯏ ꯄꯥꯎ ꯄꯥꯎ ꯂꯣꯏ ꯐꯥꯎꯅꯔꯁꯤ ꯃꯥꯅ ꯃꯥꯅ ꯀꯩꯅꯣ ꯇꯧꯕꯗꯣ ꯍꯣꯏ ꯍꯣꯏ ꯍꯣꯏ ꯍꯣꯏ ꯑ ꯍꯥꯏꯅ ꯇꯥꯕꯅꯤ ꯄꯨꯂꯞ ꯏꯃꯥꯟꯅꯕ ꯃꯁꯦꯟ ꯑꯩꯈꯣꯏ ꯄꯨꯂꯞ ꯆꯠꯃꯤꯟꯅꯗꯧꯅꯤꯅ ꯍꯧꯔꯝꯗꯦ ꯍꯦꯛꯇ ꯍꯥꯏꯗꯣꯏꯅꯤꯅꯦ ꯎꯝ ꯑꯩꯈꯣꯏ ꯆꯠꯂꯝꯝꯒ ꯅꯪ ꯍꯥꯟꯅ ꯍꯥꯏꯅꯔꯒ ꯍꯧꯔꯝꯗꯦ ꯍꯥꯏꯗꯣꯏꯅꯤ ꯑꯗꯨꯅ ꯍꯣꯏ ꯏꯅꯥꯎꯅ ꯈꯔ ꯑꯗꯨꯝ ꯍꯧꯔꯒ ꯑꯗꯨꯝ ꯆꯠꯃꯤꯟꯅꯕ ꯇꯧꯔꯁꯤꯅꯦ ꯎꯝ ꯎꯝ ꯍꯣꯏ ꯎꯝ ꯎꯝ ꯌꯥꯝꯃꯨꯒꯁꯨ ꯀꯥꯟꯅꯗꯦꯗ ꯃꯤ ꯌꯥꯝꯃꯒꯗꯤ ꯌꯥꯝꯃꯒꯁꯨ ꯀꯥꯅꯗꯦꯗꯤ ꯑꯥ ꯍꯣꯏ ꯑꯗꯨ ꯃꯥꯡꯅ ꯈꯣꯠꯅꯕ ꯑꯃ ꯑꯣꯏꯗꯣꯏꯅꯤ ꯎꯝ ꯑꯗꯨꯅꯤ ꯌꯥꯝ ꯂꯨꯏ ꯍꯣꯏ

ꯎꯝ ꯎꯝ ꯃꯥꯅꯦ ꯍꯣꯏ ꯍꯣꯏ ꯃꯥꯅꯦ ꯃꯥꯅꯦ ꯑꯗ ꯃꯤ ꯏꯌꯥꯝ ꯌꯥꯝꯗ ꯃꯤ ꯃꯉꯥ ꯇꯔꯨꯛꯃꯨꯛ ꯌꯥꯔꯦꯗ ꯑꯗꯨꯃꯥꯏ ꯑꯗꯨꯃꯥꯏꯅ ꯇꯧꯔꯒ ꯏꯃꯥꯟꯅꯕꯁꯤꯡ ꯈꯔ ꯈꯔ ꯀꯅꯥ ꯀꯅꯥꯅꯣ ꯍꯥꯏꯅꯔꯒ ꯏꯇꯥꯎ ꯏꯕꯥꯅꯤ ꯑꯃ ꯍꯥꯏꯅꯔꯦ ꯑꯗꯣ ꯑꯇꯩꯁꯤꯡꯗꯨꯁꯨ ꯀꯅꯥ ꯀꯅꯥꯅꯣ ꯍꯧꯅꯔꯒ ꯍꯣꯏ ꯑꯗꯨꯃꯥꯏ ꯇꯧꯅꯕ ꯇꯧꯁꯤ ꯑ ꯍꯣꯏ ꯍꯣꯏ ꯍꯣꯏ ꯍꯣꯏ ꯍꯣꯏ ꯐꯔꯦ ꯐꯔꯦ ꯍꯥꯏꯔꯛꯑꯣ ꯑꯗꯨ ꯄꯨꯂꯞ ꯆꯠꯅꯕ ꯎꯝ ꯐꯔꯦ ꯐꯔꯦ ꯍꯣꯍꯣꯏ ꯍꯥꯏꯒ꯭ꯔꯣ ꯍꯥꯏꯒ꯭ꯔꯣ ꯎꯝ ꯐꯔꯦ ꯐꯔꯦ